ꯍꯜꯂꯣ ꯑꯁꯤ ꯁꯔꯀꯥꯔꯒꯤ ꯀꯣꯚꯤꯠ ꯅꯥꯏꯟꯇꯤꯟ ꯚꯦꯛꯁꯤꯅꯦꯁꯟ ꯄꯣꯔꯇꯦꯜꯗ ꯂꯩꯕ ꯆꯥꯟꯗꯦꯜ ꯗꯤꯁꯇ꯭ꯔꯤꯛꯀꯤꯗꯣ ꯑꯣꯏꯕꯤꯔꯕ ꯅꯠꯇ꯭ꯔꯣ ꯑꯣꯏꯔꯒꯗꯤ ꯌꯥꯝ ꯅꯨꯡꯉꯥꯏꯖꯔꯦ ꯐꯣꯟ ꯄꯥꯏꯈꯠꯄꯤꯕꯒꯤ ꯑꯩꯁꯦ ꯑꯩꯈꯣꯏꯒꯤ ꯏꯃꯨꯡ ꯑꯃꯒꯤ ꯑꯍꯜ ꯑꯃ ꯀꯣꯚꯤꯠ ꯅꯥꯏꯟꯇꯤꯟ ꯚꯦꯛꯁꯤꯅꯦꯁꯟ ꯀꯥꯞꯅꯕ ꯃꯍꯥꯛꯀꯤ ꯃꯤꯡ ꯄꯥꯟꯁꯤꯟꯒꯦ ꯇꯧꯕꯅꯦ ꯑꯗꯨꯅ ꯌꯥꯔꯒꯗꯤ ꯅꯣꯏꯅ ꯑꯍꯜꯁꯤꯒꯤ ꯃꯤꯡꯁꯦ ꯚꯦꯛꯁꯤꯟ ꯀꯥꯞꯊꯣꯛꯅꯕ ꯑꯃꯇ ꯄꯥꯟꯁꯤꯟꯕꯤꯌꯣ ꯑꯦꯄꯣꯏꯟꯃꯦꯟꯁꯤꯅ ꯀꯔꯤ ꯀꯔꯤ ꯅꯨꯃꯤꯠꯇ ꯀꯥꯞꯄ ꯂꯥꯛꯇꯣꯏꯅꯣ ꯑꯗꯨꯒ ꯄꯨꯡ ꯀꯌꯥꯗ ꯂꯥꯛꯇꯣꯏꯅꯣ ꯍꯥꯏꯕꯗꯨꯗꯪꯁꯨ ꯈꯪꯍꯟꯕꯤꯔꯛꯑꯣ ꯑꯗꯨꯒ ꯀꯥꯞꯀꯗꯧꯔꯤꯕ ꯃꯤꯁꯛꯁꯦ ꯃꯃꯤꯡꯁꯤꯅ ꯈꯨꯄ꯭ꯋꯥ ꯀꯨꯗꯨꯟ ꯀꯧꯋꯦ ꯃꯍꯥꯛꯁꯦ ꯆꯍꯤ ꯅꯥꯏꯟꯇꯤ ꯊ꯭ꯔꯤ ꯑꯣꯏꯔꯦ ꯃꯍꯥꯛꯀꯤ ꯃꯤꯡꯁꯦ ꯃꯍꯥꯛꯀꯤ ꯃꯤꯡꯗ ꯈꯤꯇꯪ ꯌꯥꯔꯒꯗꯤ ꯈꯔ ꯊꯨꯅ ꯑꯦꯞꯣꯏꯟꯃꯦꯟꯁꯦ ꯂꯧꯗꯨꯅ ꯀꯣꯚꯤꯠ ꯅꯥꯏꯟꯇꯤꯟ ꯚꯦꯛꯁꯤꯟꯁꯦ ꯀꯥꯄꯊꯣꯛꯅꯕ ꯅꯈꯣꯏꯅꯁꯨ ꯈꯤꯇꯪ ꯃꯇꯦꯡ ꯄꯥꯡꯕꯤꯌꯣ ꯌꯥꯝꯅ ꯅꯨꯡꯉꯥꯏꯖꯔꯦ ꯊꯥꯒꯠꯆꯔꯤ